ꯑꯩꯈꯣꯏꯒꯤ ꯍꯧꯔꯛꯐꯝ ꯍꯥꯏꯔꯒꯗꯤ ꯑꯩꯈꯣꯏꯁꯤ ꯍꯩꯕꯣꯡꯈꯣꯡ ꯍꯥꯏꯕ ꯈꯨꯜ ꯑꯗꯨꯗꯒꯤ ꯑꯣꯏꯌꯦ ꯑꯩꯈꯣꯏ ꯍꯧꯔꯛꯐꯝꯁꯦ ꯑꯗꯣ ꯑꯩꯈꯣꯏꯅ ꯃꯣꯏꯒꯤ ꯑꯩꯈꯣꯏꯒꯤ ꯍꯧꯔꯛꯐꯝ ꯑꯣꯏꯕꯅꯤꯅ ꯑꯩꯈꯣꯏꯒꯤ ꯃꯔꯤ ꯃꯇꯥ ꯃꯌꯥꯝ ꯑꯃ ꯃꯐꯝ ꯑꯗꯨꯗ ꯂꯩꯍꯧꯋꯦ ꯑꯩꯈꯣꯏꯅ ꯆꯠꯂꯨꯕ ꯃꯇꯝꯗꯁꯨ ꯃꯈꯣꯏꯅ ꯑꯩꯈꯣꯏꯕꯨ ꯐꯖꯅ ꯂꯨꯅ ꯆꯥꯟꯅ ꯐꯖꯅ ꯋꯦꯜꯀꯝ ꯇꯧꯕꯤꯌꯦ ꯃꯣꯏꯅ ꯇꯧꯔꯛꯄ ꯈꯨꯗꯤꯡꯃꯛꯁꯤꯡ ꯑꯗꯨ ꯑꯩꯈꯣꯏꯅ ꯑꯗꯨꯝ ꯅꯤꯡꯁꯤꯡꯉꯒ ꯃꯦꯃꯣꯔꯤ ꯑꯣꯏꯅ ꯑꯗꯨꯝ ꯂꯩꯌꯦ ꯁꯤꯅꯦ ꯑꯩꯈꯣꯏꯒꯤ ꯍꯧꯔꯛꯐꯝꯁꯦ ꯌꯥꯝꯅ ꯑꯩꯈꯣꯏꯅ ꯈꯟꯖ ꯑꯩꯈꯣꯏꯅꯁꯨ ꯀꯥꯎꯕ ꯉꯝꯗꯦ